ꯐꯣꯔꯇꯤꯟ ꯑꯣꯛꯇꯣꯕꯔ ꯅꯥꯏꯟꯇꯤꯟ ꯑꯥꯏꯠꯇꯤ ꯊ꯭ꯔꯤ ꯁꯥꯚꯦꯟꯇꯤꯟ ꯅꯕꯦꯝꯕꯔ ꯅꯥꯏꯟꯇꯤꯟ ꯅꯥꯏꯟꯇꯤ ꯋꯥꯟ ꯑꯥꯏꯠꯇꯤꯟ ꯖꯨꯟ ꯅꯥꯏꯟꯇꯤꯟ ꯑꯥꯏꯠꯇꯤ ꯊ꯭ꯔꯤ ꯇꯨꯌꯦꯟꯇꯤ ꯐꯣꯔ ꯖꯨꯂꯥꯏ ꯅꯥꯏꯟꯇꯤꯟ ꯑꯥꯏꯠꯇꯤ ꯅꯥꯏꯟ ꯇꯨꯌꯦꯟꯇꯤ ꯑꯣꯒꯁꯠ ꯅꯥꯏꯟꯇꯤꯟ ꯁꯤꯛꯁꯇꯤ ꯊ꯭ꯔꯤ